ꯍꯤꯗꯥꯛꯀꯤ ꯃꯃꯜꯁꯦ ꯍꯣꯡꯗꯤ ꯍꯣꯡꯉꯦ ꯑꯗꯣ ꯑꯩꯒꯤ ꯏꯟꯀꯝꯒꯤ ꯃꯇꯥꯡꯁꯦ ꯁꯤꯗꯤ ꯍꯥꯏꯗꯤ ꯑꯩꯈꯣꯏ ꯐꯦꯃꯦꯂꯤꯒꯤ ꯏꯟꯀꯝꯁꯦ ꯍꯥꯏꯗꯤ ꯑꯗꯨꯛꯀꯤ ꯃꯇꯤꯛ ꯌꯥꯝꯅ ꯀꯩꯅꯣ ꯇꯧꯔꯒ ꯆꯠꯂꯦ ꯍꯥꯏꯗꯤ ꯊꯥ ꯑꯃꯗ ꯑꯗꯨꯝ ꯍꯥꯏꯗꯤ ꯂꯤꯁꯤꯡ ꯇꯔꯦꯠ ꯅꯤꯄꯥꯜ ꯃꯨꯛꯀꯤ ꯆꯥꯡꯗꯗꯤ ꯑꯗꯨꯝ ꯆꯠꯂꯦ ꯐꯦꯃꯦꯂꯤꯒꯤ ꯑꯣꯏꯅꯗꯤ ꯑꯗꯣ ꯑꯩ ꯏꯊꯟꯇꯒꯤ ꯑꯣꯏꯔꯗꯤ ꯌꯥꯝꯅ ꯆꯠꯇꯦ ꯑꯗꯣ ꯐꯦꯃꯦꯂꯤꯒꯤ ꯑꯣꯏꯇꯔꯗꯤ ꯑꯗꯨꯝ ꯑꯗꯣ ꯍꯥꯏꯗꯤ ꯇꯔꯦꯠ ꯅꯤꯄꯥꯜꯃꯨꯛꯀꯤ ꯆꯥꯡꯗꯗꯤ ꯑꯗꯨꯝ ꯆꯠꯂꯦꯕꯀꯣ ꯍꯥꯏꯗꯤ ꯒꯣꯔꯃꯦꯟꯒꯤ ꯍꯦꯜꯠ ꯀꯤꯌꯥꯔꯒꯤꯁꯦ ꯁꯤꯁꯦ ꯍꯥꯏꯗꯤ ꯅꯔꯦꯟꯗ꯭ꯔ ꯃꯣꯗꯤꯒꯤ ꯑꯣꯏꯒꯦꯔ ꯄ꯭ꯔꯥꯏꯝ ꯃꯤꯅꯤꯁꯇꯔꯒꯤ ꯑꯣꯏꯒꯦꯔ ꯑꯦꯅꯤ ꯃꯤꯅꯤꯁꯇꯔ ꯑꯃ ꯑꯣꯏꯔꯗꯤ ꯍꯥꯏꯗꯤ ꯍꯛꯁꯦꯜ ꯀꯥꯠ ꯄꯥꯏꯔꯗꯤ ꯑꯗꯨꯝ ꯐ꯭ꯔꯤꯗꯤ ꯑꯣꯏ ꯍꯥꯏꯗꯤ ꯄꯩꯁꯥꯗꯣ ꯃꯌꯥꯝ ꯆꯪꯒꯗꯕꯗꯣ ꯍꯥꯏꯗꯤ ꯂꯥꯛ ꯑꯃ ꯑꯅꯤꯒꯨꯝꯕ ꯆꯪꯒꯗꯕ ꯃꯇꯝ ꯍꯥꯏꯗꯤ ꯑꯗꯨꯒꯨꯝꯕꯗꯨꯗꯤ ꯍꯥꯏꯗꯤ ꯌꯥꯝꯅ ꯍꯛꯁꯦꯜ ꯀꯥꯠ ꯄꯥꯏꯔꯗꯤ ꯆꯪꯗ꯭ꯔꯦ ꯍꯥꯏꯗꯤ ꯑꯗꯨꯛꯀꯤ ꯃꯇꯤꯛ ꯑꯩꯈꯣꯏꯗ ꯌꯥꯝꯅ ꯀꯥꯟꯅꯕꯗꯣ ꯄꯤꯑꯕ ꯃꯣꯏꯅ ꯍꯥꯏꯗꯤ ꯄꯩꯁꯥ ꯍꯥꯏꯗꯤ ꯄꯩꯁꯥ ꯆꯪꯒꯗꯕ ꯃꯌꯥꯝꯗꯣ ꯃꯣꯏꯅ ꯇꯪꯈꯥꯏ ꯑꯃ ꯍꯛꯁꯦꯜ ꯀꯥꯠꯇꯨꯅ ꯄꯨꯊꯣꯛꯄꯤꯔꯅꯤ ꯍꯥꯏꯗꯤ ꯄꯨꯊꯣꯛꯄꯤꯔꯕꯅꯤꯅ ꯑꯩꯈꯣꯏꯒꯤꯗꯤ ꯍꯥꯏꯗꯤ ꯆꯪꯗꯔꯦꯕ ꯍꯥꯏꯗꯤ ꯆꯪꯒꯗꯕ ꯃꯆꯥꯛ ꯃꯌꯥꯝꯗꯣ ꯆꯪꯉꯔꯣꯏꯕ ꯍꯥꯏꯗꯤ ꯑꯗꯨꯅ ꯍꯥꯏꯗꯤ ꯍꯛꯁꯦꯜ ꯀꯥꯠ ꯄꯥꯏꯕꯁꯤꯅꯗꯤ ꯍꯦꯟꯅꯗꯤ ꯐꯩ ꯍꯥꯏꯗꯤ ꯐꯪꯕ ꯃꯤꯈꯩꯅꯗꯤ ꯅꯨꯡꯉꯥꯏꯔꯝꯅꯤ ꯍꯥꯏꯗꯤ ꯍꯛꯁꯦꯜ ꯀꯥꯠ ꯄꯥꯏꯔꯃꯤꯅ ꯍꯥꯏꯗꯤ ꯋꯥꯅꯕꯅꯤꯅ ꯋꯥꯔꯕꯅꯤꯅ ꯄꯩꯁꯥ ꯅꯨꯡꯁꯥ ꯄꯨꯊꯣꯛꯀꯗꯕ ꯂꯩꯒꯗꯕ ꯍꯥꯏꯗꯤ ꯉꯝꯗꯕ ꯃꯌꯥꯝ ꯍꯥꯏꯗꯤ ꯂꯩꯕ ꯃꯌꯥꯝꯗꯣ ꯍꯛꯁꯦꯜ ꯀꯥꯠ ꯄꯥꯏꯔꯕꯅꯤꯅ ꯍꯥꯏꯗꯤ ꯑꯗꯨꯝ ꯂꯣꯏꯅ ꯍꯥꯏꯗꯤ ꯐ꯭ꯔꯤ ꯑꯣꯏ ꯑꯣꯏꯔꯅꯤ ꯍꯥꯏꯗꯤ ꯑꯦꯅꯤ ꯑꯩꯈꯣꯏ ꯃꯅꯤꯄꯨꯔꯗꯕꯨ ꯑꯣꯏꯒꯦꯔ ꯑꯦꯅꯤ ꯃꯐꯝ ꯃꯄꯥꯟ ꯂꯝꯗꯕꯨ ꯑꯣꯏꯒꯦꯔ ꯑꯩꯈꯣꯏꯅ ꯆꯠꯅꯤꯡꯕ ꯃꯐꯝꯗ ꯆꯠꯄꯁꯨ ꯐꯪꯂꯅꯤ ꯐ꯭ꯔꯤꯗꯁꯨ ꯂꯥꯏꯌꯦꯡꯕꯤꯔꯅꯤ ꯍꯛꯁꯦꯜ ꯀꯥꯠ ꯄꯥꯏꯔꯕꯅꯤꯅ ꯑꯗꯣ ꯍꯛꯁꯦꯜ ꯀꯥꯠ ꯄꯥꯏꯗꯕꯈꯩꯗꯤ ꯍꯥꯏꯗꯤ ꯌꯥꯝꯅꯗꯤ ꯋꯥꯔꯝꯒꯅꯤ ꯍꯥꯏꯗꯤ ꯄꯩꯁꯥꯗꯨ ꯑꯗꯨꯛꯀꯤ ꯃꯇꯤꯛ ꯃꯣꯏꯗꯗꯤ ꯄꯩꯁꯥꯁꯤ ꯌꯥꯝ ꯆꯪꯕ ꯍꯥꯏꯕꯗꯣ ꯑꯣꯏꯗꯣꯏꯅꯦꯕ ꯍꯥꯏꯗꯤ ꯍꯛꯁꯦꯜ ꯀꯥꯠꯇꯣ ꯄꯥꯏꯗ꯭ꯔꯕꯅꯤꯅ ꯍꯥꯏꯗꯤ ꯑꯣꯄ꯭ꯔꯦꯁꯟ ꯇꯧꯕꯕꯨꯗ ꯑꯣꯏꯔꯣ ꯗꯦꯂꯤꯕꯔꯤꯗꯕꯨ ꯑꯣꯏꯔꯣ ꯁꯔꯖꯔꯤꯗꯕꯨ ꯑꯣꯏꯔꯣ ꯍꯥꯏꯗꯤ ꯄꯩꯁꯥꯁꯦ ꯑꯗꯨꯗꯤ ꯄꯥꯏꯗ꯭ꯔꯕꯅ ꯍꯦꯟꯅ ꯆꯪꯕꯒꯤ ꯃꯆꯥꯛꯁꯦ ꯑꯗꯨꯅ ꯑꯃꯨꯛ ꯍꯦꯟꯅ ꯑꯣꯏꯗꯣꯏꯅꯦꯕꯀꯣ ꯍꯥꯏꯗꯤ ꯍꯛꯁꯦꯜ ꯀꯥꯠ ꯄꯥꯏꯕꯒ ꯄꯥꯏꯗꯕꯒꯁꯤ ꯍꯛꯁꯦꯜ ꯀꯥꯠ ꯄꯥꯏꯕꯅꯗꯤ ꯍꯦꯟꯅ ꯐꯩ ꯍꯥꯏꯗꯤ ꯂꯥꯏꯔꯕ ꯃꯤ ꯑꯣꯏꯕꯈꯩꯒꯤꯗꯤ ꯍꯥꯏꯗꯤ ꯍꯛꯁꯦꯜ ꯀꯥꯠ ꯄꯥꯏꯔꯕꯅꯤꯅ ꯅꯣꯡꯃꯒꯤ ꯆꯔꯥ ꯅꯥꯝꯃ ꯁꯨꯔꯒ ꯆꯥꯖꯕ ꯃꯤꯈꯩꯗꯤ ꯍꯛꯁꯦꯜ ꯀꯥꯠ ꯄꯥꯏꯕꯁꯤꯅꯗꯤ ꯍꯦꯟꯅ ꯐꯩ ꯑꯦꯅꯤ ꯑ꯭ꯋꯥꯏꯗ ꯀꯩꯅꯣꯃ ꯑꯦꯛꯁꯤꯗꯦꯟ ꯑꯃ ꯇꯧꯔꯦ ꯍꯥꯏꯕ ꯇꯥꯔꯁꯨ ꯍꯛꯁꯦꯜ ꯀꯥꯠ ꯄꯥꯏꯔꯗꯤ ꯄꯩꯁꯥꯗꯣ ꯃꯌꯥꯝ ꯆꯪꯒꯗꯕꯗꯣ ꯁꯔꯀꯥꯔꯅ ꯐ꯭ꯔꯤꯗ ꯂꯥꯏꯌꯦꯡꯕꯤꯔꯅꯤ ꯄꯩꯁꯥꯗꯣ ꯑꯩꯈꯣꯏꯅ ꯇꯪꯈꯥꯏꯃꯨꯛ ꯁꯤꯡ ꯀꯥꯟꯗ ꯇꯪꯈꯥꯏ ꯑꯃ ꯄꯨꯊꯣꯛꯈ꯭ꯔꯅꯤ ꯑꯗꯨꯅ ꯍꯥꯏꯗꯤ ꯍꯥꯏꯗꯤ ꯁꯝꯅ ꯍꯥꯏꯔꯕꯗ ꯐ꯭ꯔꯤꯗ ꯃꯣꯏꯅ ꯇꯧꯕꯤꯕꯒꯨꯝꯕꯅꯦꯕ ꯍꯛꯁꯦꯜ ꯀꯥꯠ ꯄꯥꯏꯔꯗꯤ ꯑꯗꯣ ꯍꯛꯁꯦꯜ ꯀꯥꯠ ꯄꯥꯏꯗ꯭ꯔꯗꯤ ꯍꯥꯏꯗꯤ ꯑꯗꯨꯛꯀꯤ ꯃꯇꯤꯛ ꯌꯥꯝꯅ ꯋꯥꯏ ꯍꯥꯏꯗꯤ ꯍꯥꯏꯗꯤ

ꯄꯥꯏꯗꯕ ꯃꯤꯗꯤꯅꯦ ꯑꯗꯨꯛꯀꯤ ꯃꯇꯤꯛ ꯋꯥꯔꯝꯒꯅꯤ ꯋꯥꯔꯝꯒꯅꯦꯁꯨ ꯈꯜꯂꯦ ꯋꯥꯁꯨ ꯋꯥꯔꯝꯒꯅꯤ ꯍꯥꯏꯗꯤ ꯃꯣꯏꯗꯤ ꯄꯩꯁꯥ ꯅꯨꯡꯁꯥꯒꯤ ꯄ꯭ꯔꯣꯕ꯭ꯂꯦꯝꯁꯦ ꯍꯥꯏꯗꯤ ꯑꯗꯨꯛꯀꯤ ꯃꯇꯤꯛ ꯂꯩꯔꯦꯕ ꯑꯗꯨꯅ ꯍꯛꯁꯦꯜ ꯀꯥꯠ ꯄꯥꯏꯕ ꯃꯤꯒꯤꯗꯤ ꯍꯦꯟꯅꯗꯤ ꯐꯔꯦ ꯃꯣꯏꯗꯗꯤ ꯍꯥꯏꯗꯤ ꯁꯔꯀꯥꯔꯅ ꯂꯦꯝꯅ ꯂꯥꯏꯌꯦꯡꯕꯤꯕꯒꯨꯝꯕ ꯊꯣꯛꯑꯦ ꯑꯗꯨꯅ ꯍꯥꯏꯗꯤ ꯍꯛꯁꯦꯜ ꯀꯥꯠ ꯄꯥꯏꯕꯁꯤꯅꯗꯤ ꯍꯦꯟꯅꯗꯤ ꯃꯔꯨ ꯑꯣꯏ ꯍꯛꯁꯦꯜ ꯀꯥꯠ ꯄꯥꯏꯔꯗꯤ ꯄꯥꯏꯔꯕꯅꯤꯅ ꯑꯦꯅꯤ ꯃꯄꯥꯟ ꯂꯣꯝꯗ ꯆꯠꯄ ꯑꯣꯏꯒꯦꯔ ꯑꯃꯔꯣꯝꯗ ꯆꯠꯄ ꯑꯣꯏꯒꯦꯔ ꯂꯩꯇꯦ ꯑꯩꯈꯣꯏꯅ ꯍꯥꯏꯗꯤ ꯑꯦꯅꯤ ꯑꯩꯈꯣꯏ ꯑꯩꯈꯣꯏꯒꯤ ꯍꯛꯆꯥꯡꯗ ꯑꯦꯅꯤ ꯑꯔꯨꯕ ꯂꯥꯏꯅꯥ ꯑꯣꯏꯔꯛꯇꯔꯗꯤ ꯍꯛꯁꯦꯜ ꯀꯥꯠ ꯑꯔꯨꯕ ꯑꯣꯏꯒꯦꯔ ꯑꯔꯥꯏꯕ ꯑꯣꯏꯒꯦꯔ ꯍꯛꯁꯦꯜ ꯀꯥꯠꯇꯤ ꯄꯥꯏꯔꯕꯅꯤꯅ ꯑꯦꯅꯤ ꯑꯩꯈꯣꯏꯅ ꯃꯄꯥꯟ ꯂꯣꯝꯗ ꯋꯥꯜꯗꯒꯤ ꯃꯄꯥꯟꯗ ꯆꯠꯀꯦꯁꯨ ꯌꯥꯔꯦ ꯍꯥꯏꯗꯤ ꯑꯦꯅꯤ ꯀꯟꯇ꯭ꯔꯤ ꯑꯃꯗ ꯑꯦꯅꯤ ꯏꯁꯇꯦꯠ ꯑꯃꯗ ꯑꯩꯈꯣꯏꯅ ꯆꯠꯂꯒ ꯂꯥꯏꯌꯦꯡꯉꯁꯨ ꯍꯛꯁꯦꯜ ꯀꯥꯠ ꯄꯥꯏꯔꯕꯅꯤꯅ ꯑꯦꯅꯤ ꯂꯣꯏ ꯑꯦꯅꯤ ꯍꯣꯁꯄꯤꯇꯥꯜ ꯑꯃꯗ ꯑꯩꯈꯣꯏꯅ ꯑꯦꯃꯤꯠ ꯇꯧꯕ ꯃꯇꯝꯗ ꯍꯥꯏꯗꯤ ꯐ꯭ꯔꯤ ꯂꯣꯏꯅ ꯑꯣꯏꯔꯛꯑꯅꯤꯕ ꯍꯥꯏꯗꯤ ꯍꯛꯁꯦꯜ ꯀꯥꯠ ꯄꯥꯏꯔꯕꯅꯤꯅ ꯑꯗꯣ ꯍꯛꯁꯦꯜ ꯀꯥꯠ ꯄꯥꯏꯗ꯭ꯔꯗꯤ ꯍꯥꯏꯗꯤ ꯑꯗꯨꯛꯀꯤ ꯃꯇꯤꯛ ꯋꯥꯅꯩ ꯑꯗꯨꯅ ꯍꯥꯏꯗꯤ ꯑꯩꯒꯤ ꯋꯥꯈꯜꯗꯗꯤ ꯍꯥꯏꯗꯤ ꯍꯛꯁꯦꯜ ꯀꯥꯠ ꯄꯥꯏꯕꯅꯗꯤ ꯐꯩ ꯑꯗꯣ ꯑꯩꯈꯣꯏ ꯏꯃꯨꯡꯒꯤꯗꯤ ꯍꯛꯁꯦꯜ ꯀꯥꯠꯁꯦ ꯄꯥꯏꯗꯦ ꯑꯗꯨꯕꯨ ꯄꯥꯏꯗ꯭ꯔꯕꯅꯤꯅ ꯑꯩꯈꯣꯏꯁꯤ ꯌꯥꯝ ꯋꯥꯏ ꯑꯗꯨꯅ ꯍꯥꯏꯗꯤ ꯍꯛꯁꯦꯜ ꯀꯥꯠꯁꯦ ꯄꯥꯏꯅꯕꯁꯨ ꯍꯣꯠꯅꯔꯅꯤ ꯍꯥꯏꯗꯤ ꯍꯛꯁꯦꯜ ꯀꯥꯠ ꯄꯥꯏꯕꯅ ꯑꯩꯈꯣꯏꯗ ꯍꯦꯟꯅ ꯏꯟꯀꯝ ꯑꯩꯈꯣꯏꯒꯤ ꯊꯥ ꯑꯃꯗ ꯂꯥꯛꯏꯕ ꯏꯝꯀꯝꯁꯤꯅꯗꯤ ꯀꯣꯟꯅꯗꯦꯕ ꯍꯛꯁꯦꯜ ꯀꯥꯠ ꯄꯥꯏꯗ꯭ꯔꯒꯅ ꯍꯛꯁꯦꯜ ꯀꯥꯠ ꯄꯥꯏꯕꯅꯗꯤ ꯐꯩ ꯑꯗꯨꯅ ꯍꯛꯁꯦꯜ ꯀꯥꯠ ꯑꯗꯨꯅ ꯏꯝꯀꯝꯒꯤ ꯃꯇꯥꯡꯁꯤꯗꯤ ꯍꯥꯏꯗꯤ ꯏꯟꯀꯝꯁꯦ ꯑꯗꯨꯛꯀꯤ ꯃꯇꯤꯛ ꯌꯥꯝꯅ ꯄꯤꯛꯏ ꯑꯗꯨꯅ ꯍꯛꯁꯦꯜ ꯀꯥꯠ ꯄꯥꯏꯕꯅꯗꯤ ꯐꯩ ꯑꯗꯨꯅ ꯍꯛꯁꯦꯜ ꯀꯥꯠ ꯄꯥꯏꯍꯟꯅꯤꯡꯉꯦ